ꯑꯩ ꯅꯁꯤꯔꯅꯦ

ꯆꯨꯔꯥꯆꯥꯟꯄꯨꯔꯁꯤꯗ ꯑꯩꯈꯣꯏꯒꯤ ꯁꯨꯃꯥꯡ ꯂꯤꯂꯥꯒꯨꯝꯕ ꯀꯩꯒꯨꯝꯕ ꯇꯧꯕꯒꯤ ꯍꯥꯏꯗꯤ ꯌꯦꯡꯕꯒꯤ ꯈꯨꯗꯣꯡ ꯆꯥꯕ ꯂꯩꯕ ꯅꯠꯇ꯭ꯔꯣ ꯆꯨꯔꯥꯆꯥꯟꯄꯨꯔꯗꯒꯤꯅꯦ ꯑꯩ ꯅꯪꯅ ꯕꯖꯥꯔꯗ ꯑꯣꯏꯕꯗꯨꯗ ꯅꯣꯏꯒꯤ ꯑꯦꯔꯤꯌꯥꯗꯩꯁꯨ ꯂꯥꯛꯄꯅꯦꯕ

ꯍꯥꯟꯅꯁꯨ ꯌꯦꯡꯉꯦ ꯑꯗꯨꯅ ꯑꯩ ꯌꯦꯡꯕꯗꯨꯒꯤ ꯑꯗꯨꯏ ꯑꯅꯧ ꯑꯅꯧꯕ ꯇꯧꯕ ꯇꯧꯒꯗꯕ ꯂꯩꯔꯒꯗꯤ ꯍꯦꯟꯅ ꯌꯦꯡꯕꯗꯨ ꯄꯥꯝꯖꯒ ꯍꯥꯏꯇꯔꯦ ꯑꯩ ꯒꯥꯔꯤꯗꯤ ꯑꯩ ꯂꯩꯇꯦ ꯑꯥ ꯎꯝ ꯑꯗꯨ ꯄꯨꯝꯅꯃꯛꯇꯣ ꯑꯩꯈꯣꯏ ꯁꯨꯝ ꯀꯥ ꯑꯃ ꯂꯧꯔꯒ ꯑꯗꯨꯝ ꯂꯩꯔꯒ ꯌꯦꯡꯂꯨꯕꯅ ꯐꯥꯒꯗ꯭ꯔꯥ ꯍꯥꯏꯅ ꯈꯟꯕ

ꯍꯣꯏ ꯍꯣꯏ ꯑꯗꯨꯃꯥꯏꯅ ꯇꯧꯔꯒ ꯍꯥꯏꯗꯤ ꯆꯥꯕ ꯊꯛꯄ ꯑꯃ ꯑꯃꯗꯨꯅ ꯂꯣꯏꯅ ꯕꯖꯥꯔꯗ ꯀꯩꯅꯣ ꯇꯧꯔꯒ ꯍꯥꯏꯔꯤꯕ ꯂꯤꯂꯥꯗꯨ ꯌꯦꯡꯃꯤꯟꯅꯁꯦꯕ ꯄꯨꯟꯅꯀꯣ

ꯍꯣꯏ ꯍꯣꯏ ꯑꯗꯨꯒꯨꯝꯕ ꯑꯗꯨꯒꯤꯗꯤ ꯀꯔꯤꯁꯨ ꯀꯥꯏꯗꯕ ꯑꯗꯣ ꯍꯌꯦꯡ ꯀꯩꯅꯣ ꯍꯥꯏꯕꯗꯤ ꯀꯥꯗꯨꯗ ꯄꯨꯟꯅ ꯑꯗꯨꯝ ꯀꯩꯅꯣ ꯆꯥꯔ ꯊꯛꯂꯒ ꯑꯗꯨꯝ ꯄꯨꯂꯞ ꯍꯥꯏꯊꯔꯒ ꯌꯦꯡꯂꯨꯔꯁꯦꯕ